ꯅꯪ ꯇꯞꯄꯆꯠꯅ ꯂꯥꯎ ꯑꯧ ꯑꯁꯤꯕꯨ ꯄꯣꯠ ꯂꯧꯒꯦ ꯍꯥꯏꯅ ꯀꯣꯜ ꯇꯧꯕ꯭ꯔꯥ ꯑꯩꯗꯣ ꯄꯣꯠ ꯂꯧꯒꯦ ꯄꯣꯠ ꯆꯩ ꯂꯧꯒꯦ ꯁꯨꯁ ꯂꯧꯒꯦ ꯍꯣꯏ ꯑꯩ ꯄꯣꯠ ꯆꯩ ꯂꯧꯒꯦ ꯑꯉꯥꯡꯁꯤꯡꯒꯤ ꯁꯨꯁ ꯑꯃ ꯑꯅꯤ ꯂꯧꯒꯦ ꯍꯥꯏꯅ ꯀꯣꯜ ꯇꯧꯔꯛꯄꯅꯤ ꯑꯩꯗꯣ ꯁꯨꯁ ꯂꯧꯒꯦ ꯍꯥꯏꯅ ꯀꯣꯜ ꯇꯧꯕꯅꯦ ꯑꯗꯣ ꯑꯉꯥꯡꯁꯤꯡꯒꯤ ꯁꯨꯁ ꯑꯉꯥꯡꯁꯤꯡꯒꯤ ꯆꯍꯤ ꯃꯔꯤꯒꯤ ꯁꯨꯁ ꯑꯃ ꯀꯣ ꯁ꯭ꯀꯨꯜ ꯁꯨꯁ ꯑꯗꯨꯒ ꯑꯍꯟꯁꯤꯡꯒꯤ ꯍꯤꯜ ꯑꯃ ꯅꯨꯄꯤꯒꯤꯀꯣ ꯑꯗꯨꯗꯣ ꯂꯧꯒꯦ ꯅꯣꯏꯉꯣꯟꯗ ꯂꯩꯕ꯭ꯔꯥ ꯅꯣꯏ ꯗꯨꯀꯥꯟꯗ ꯑꯗꯣ ꯁꯥꯏꯖꯇꯣ ꯀꯣ ꯑꯉꯥꯡ ꯑꯉꯥꯡꯒꯤꯗꯨ ꯆꯍꯤ ꯃꯔꯤꯒꯤꯅꯤꯅ ꯁꯥꯏꯖ ꯐꯥꯏꯚ ꯉꯥꯛꯇ ꯑꯣꯏꯒꯅꯤ ꯑꯗꯨꯒ ꯑꯍꯟꯒꯤꯗꯨꯅ ꯊꯥꯔꯇꯤ ꯑꯩꯠꯅꯦ ꯑꯗꯣ ꯁꯨꯁꯇꯨ ꯕ꯭ꯂꯦꯛ ꯀꯂꯔ ꯅꯠꯇꯕꯤꯗ ꯋꯥꯏꯠ ꯀꯂꯔ ꯂꯩꯒꯗ꯭ꯔꯥ ꯅꯣꯏꯒꯤ ꯁꯨꯁꯇꯨ ꯋꯥꯏꯠ ꯀꯂꯔ ꯅꯠꯇꯕꯤ ꯕ꯭ꯂꯦꯛ ꯀꯂꯔ ꯅꯠꯇꯕꯤꯗ ꯋꯥꯏꯠ ꯀꯂꯔ ꯂꯩꯒꯗ꯭ꯔꯥ ꯎꯝ ꯑꯗꯨꯗꯣ ꯂꯧꯒꯦ ꯑꯗꯨꯒ ꯍꯤꯜꯗꯣ ꯃꯃꯜ ꯀꯌꯥꯔꯀꯣ ꯀꯌꯥꯔ ꯑꯁ ꯐꯪꯉꯣꯏꯍꯦ ꯅꯪꯒꯤꯗꯤ ꯑꯇꯣꯞꯄ ꯗꯨꯀꯥꯟꯗꯁꯨ ꯁꯤ ꯃꯥꯟꯅꯕ ꯐꯪꯉꯦꯕ ꯀꯔꯤ ꯆꯞ ꯃꯥꯟꯅꯩ ꯀꯔꯤ ꯀ꯭ꯋꯥꯂꯤꯇꯤꯗꯤ ꯑꯁꯤ ꯌꯥꯝ ꯐꯕ ꯇꯧꯗꯦ ꯑꯅꯤꯗ ꯑꯅꯤꯗ ꯁꯕꯦꯟ ꯍꯟꯗ꯭ꯔꯦꯗ ꯇꯧꯔꯣꯅ ꯑꯅꯤꯗ ꯁꯕꯦꯟ ꯍꯟꯗ꯭ꯔꯦꯗ ꯇꯧꯔꯣꯕ ꯑꯁ ꯅꯪꯁꯨ ꯌꯥꯔꯅꯤꯗ ꯑꯗꯨꯗꯤ ꯅꯪꯒꯤ ꯌꯣꯟꯕ ꯃꯃꯜ ꯅꯪꯒꯤ ꯌꯣꯟꯕ ꯃꯃꯜꯁꯨ ꯌꯥꯝ ꯌꯥꯝ ꯍꯪꯕꯗꯨꯗ ꯈꯔ ꯄ꯭ꯔꯣꯐꯤꯠ ꯆꯥꯔꯗꯤ ꯌꯥꯔꯦꯅ ꯑꯦ ꯑꯗꯨꯗꯤ ꯑꯩꯠ ꯍꯟꯗ꯭ꯔꯦꯗꯇ ꯂꯧꯔꯒꯦꯀꯣ ꯑꯩ ꯅꯣꯏ ꯗꯨꯀꯥꯟ ꯍꯧꯖꯤꯛ ꯂꯥꯛꯀꯦ ꯑꯦ ꯑꯦ ꯍꯣꯏ ꯍꯣꯏ